ꯑꯩꯒ ꯁꯥꯁꯤꯡꯒꯒꯤ ꯃꯔꯛꯇ ꯂꯩꯅꯕ ꯃꯔꯤ ꯍꯥꯏꯕ ꯇꯥꯔꯗꯤ ꯑꯩꯅ ꯃꯣꯏꯖꯦ ꯑꯩꯈꯣꯏꯒꯤ ꯏꯆꯥ ꯏꯁꯨꯗꯧꯅ ꯂꯣꯏꯅꯩꯅ ꯍꯥꯏ ꯇꯥꯔꯦꯀꯣ ꯑꯗꯨꯗꯨꯒ ꯃꯣꯏꯅ ꯑꯩꯈꯣꯏꯒꯤ ꯅꯣꯡꯃꯒꯤ ꯃꯣꯏꯒꯤ ꯃꯆꯥꯛ ꯊꯥꯕ ꯃꯇꯝꯗ ꯑꯩꯈꯣꯏꯒꯤ ꯃꯕꯨꯛ ꯊꯜꯍꯧꯔꯔꯣꯏꯗ꯭ꯔ ꯀꯩꯅꯣ ꯇꯧꯔꯔꯣꯏꯗ꯭ꯔꯅ ꯑꯩꯅ ꯁꯨꯝ ꯄꯥꯈꯠꯆꯕ ꯑꯗꯒꯤꯗꯤ ꯊꯋꯣꯏꯅꯒ ꯑꯩꯈꯣꯏꯒꯤ ꯂꯝ ꯂꯥꯞꯅꯒ ꯃꯣꯏꯒꯤ ꯃꯆꯤꯟꯖꯥꯛ ꯊꯤꯕ ꯆꯠꯄ ꯈꯣꯠꯄ ꯑꯗꯨꯃꯥꯏꯅꯒ ꯇꯧꯋꯤ ꯍꯥꯏ ꯇꯥꯔꯦ ꯑꯗꯨꯗꯨꯒ ꯑꯩꯅ ꯎꯝ ꯃꯣꯏꯁꯦ ꯃꯃꯤꯡ ꯊꯣꯜꯂꯦ ꯑꯗꯨꯝ ꯑꯩꯈꯣꯏꯒꯤ ꯀꯩꯒꯨꯝꯕ ꯀꯥꯟꯗ ꯃꯃꯤꯡꯁꯦ ꯊꯣꯟꯐꯝ ꯈꯪꯗꯗꯅ ꯀꯣ ꯑꯩꯈꯣꯏꯒꯤ ꯃꯣꯏꯒꯤ ꯃꯁꯥ ꯃꯁꯥꯒꯤ ꯃꯆꯨꯗꯨꯒꯤ ꯃꯇꯨꯡ ꯏꯟꯅꯒ ꯃꯃꯤꯡ ꯊꯣꯟꯕ ꯑꯩꯈꯣꯏ ꯉꯥꯡꯉꯒꯅ ꯑꯉꯥꯡꯕꯤ ꯀꯥꯏꯅꯒ ꯊꯣꯟꯕ ꯑꯗꯒꯤꯗꯤ ꯃꯨꯔꯒꯅ ꯑꯩꯈꯣꯏꯒꯤ ꯑꯃꯨꯕꯤ ꯑꯗꯒꯤꯗꯤ ꯁꯪꯉꯒꯅ ꯑꯁꯪꯕꯤ ꯑꯗꯨ ꯑꯗꯥ ꯀꯥꯏꯅ ꯀꯧꯕ ꯈꯣꯠꯄ ꯑꯗꯨꯃꯥꯏꯅ ꯀꯩꯅꯣ ꯇꯧꯕ ꯂꯩ ꯑꯗꯨꯗꯨꯒ ꯑꯩꯈꯣꯏꯒꯤ ꯃꯣꯏꯅ ꯑꯩꯈꯣꯏꯒꯤ ꯑꯩꯅꯒ ꯃꯣꯏꯁꯤ ꯑꯩꯈꯣꯏꯒꯤ ꯏꯁꯤꯡ ꯄꯤꯊꯛꯄꯒꯨꯝꯕ ꯆꯪꯕ ꯃꯇꯝꯗ ꯑꯩꯈꯣꯏ ꯈꯣꯡꯕ ꯑꯗꯒꯤꯗꯤ ꯃꯣꯏꯒꯤ ꯃꯆꯤꯟꯖꯥꯛꯀ ꯄꯨꯁꯜꯂꯒ ꯆꯪꯕ ꯃꯇꯝꯗ ꯑꯩꯈꯣꯏꯒꯤ ꯃꯣꯏꯅꯒ ꯍꯔꯥꯎꯕꯒꯤ ꯀꯩꯒꯤ ꯃꯑꯣꯡ ꯃꯇꯧ ꯎꯠꯄ ꯈꯣꯠꯄ ꯑꯗꯨꯝꯕꯁꯦ ꯑꯗꯨꯝ ꯊꯦꯡꯅꯩ ꯑꯗꯣ ꯑꯩꯅꯁꯨ ꯃꯣꯏꯁꯦ ꯑꯩꯈꯣꯏꯒꯤ ꯀꯥꯡ ꯆꯤꯛꯈꯤꯅꯤ ꯈꯣꯠꯈꯤꯅꯤ ꯀꯩꯅꯣ ꯇꯧꯕ ꯈꯣꯠꯄ ꯅꯥꯒꯤꯅꯤ ꯈꯣꯠꯈꯤꯅꯤ ꯀꯥꯏꯅꯒ ꯑꯩꯈꯣꯏꯒꯤ ꯆꯦꯛꯁꯤꯟꯅꯒ ꯁꯦꯟꯅꯕꯤꯕ ꯈꯣꯠꯄ ꯑꯗꯨꯃꯥꯏꯅ ꯇꯧꯏ ꯑꯗꯣ ꯑꯗꯨꯃꯥꯏꯅ ꯇꯧꯗꯅ ꯑꯩꯅ ꯃꯣꯏꯁꯦ ꯐꯖꯅ ꯑꯗꯨꯝ ꯂꯣꯏꯅꯩꯌꯦꯅ